ꯍꯂꯣ ꯍꯥꯏꯕꯤꯌꯨ ꯁꯤ ꯖꯤꯕꯟ ꯍꯣꯁꯄꯤꯇꯥꯜꯒꯤ ꯇꯤꯀꯦꯠ ꯀꯥꯎꯟꯇꯔꯅꯤ ꯇꯤꯀꯦꯠ ꯃꯃꯟꯁꯦ ꯑꯩꯈꯣꯏ ꯍꯣꯁꯄꯤꯇꯥꯜꯒꯤ ꯑꯣꯏꯅ ꯂꯨꯄꯥ ꯆꯍꯨꯝ ꯆꯍꯨꯝ ꯂꯧꯋꯦ ꯃꯤ ꯑꯃꯗ ꯀꯅꯥ ꯌꯦꯡꯕꯤꯒꯗꯕꯅꯣ ꯗꯥꯛꯇꯔꯁꯦ ꯑꯌꯨꯛꯀꯤ ꯄꯨꯡ ꯇꯔꯦꯠ ꯃꯈꯥꯏꯗꯒꯤ ꯌꯦꯡꯕ ꯍꯧꯋꯦ ꯑꯗꯨꯒ ꯅꯨꯡꯊꯤꯟꯒꯤ ꯄꯨꯡ ꯑꯩꯈꯣꯏꯒꯤ ꯕꯥꯔꯣꯗ ꯆꯞꯆꯥꯅ ꯌꯦꯡꯕ ꯂꯣꯏꯖꯩ ꯍꯣꯏ ꯌꯥꯅꯤ ꯌꯥꯅꯤ ꯑꯗꯨꯗ ꯀꯩ ꯑꯅꯥꯕꯒꯤ ꯑꯣꯏꯔꯒꯦ ꯑꯗꯨꯒ ꯑꯉꯥꯡꯒꯤꯔꯥ ꯏꯁꯥꯒꯤꯔꯥ ꯑꯅꯥꯕꯗꯨꯇꯒ ꯑꯝꯇ ꯍꯥꯏꯕꯤꯔꯛꯎꯕ ꯑꯣ ꯑꯣ ꯑꯗꯨꯗꯤ ꯌꯥꯝ ꯐꯔꯦ ꯑꯩꯈꯣꯏꯒꯤ ꯗꯣꯛꯇꯔ ꯍꯧꯖꯤꯛꯀꯤ ꯑꯩꯈꯣꯏꯒꯤ ꯖꯤꯕꯟ ꯍꯣꯁꯄꯤꯇꯥꯜꯒꯤ ꯃꯄꯨ ꯑꯣꯏꯔꯤꯕ ꯖꯤꯕꯣꯜꯂꯇꯥ ꯍꯥꯏꯔꯤꯕ ꯅꯨꯄꯤꯁꯦ ꯗꯣꯛꯇꯔ ꯅꯨꯄꯤꯁꯦ ꯁꯤꯗꯤ ꯃꯥꯗꯣ ꯐꯖꯅ ꯌꯦꯡꯕꯅꯤ ꯃꯥ ꯃꯦꯗꯤꯁꯤꯟꯅꯦꯕꯀꯣ ꯑꯗꯨꯅ ꯃꯉꯣꯟꯗ ꯍꯦꯛꯇ ꯇꯥꯅꯔꯁꯦ ꯑꯗꯨ ꯃꯤꯡꯗꯨ ꯀꯔꯤꯑꯅ ꯄꯥꯜꯂꯨꯒꯦ ꯇꯤꯀꯦꯠꯇꯨꯗꯤ ꯑꯗꯨꯝ ꯀꯝꯐꯥꯝ ꯇꯧꯔꯒꯦ ꯑꯣ ꯆꯍꯤꯗꯤ ꯀꯌꯥ ꯑꯣꯏꯒꯅꯤ ꯑꯣ ꯆꯍꯤ ꯀꯨꯟꯊ꯭ꯔꯥ ꯅꯤꯄꯥꯟ ꯅꯨꯄꯥ ꯑꯣꯏꯒꯅꯤꯀꯣ ꯅꯨꯄꯥꯅꯤꯀꯣ ꯍꯣꯏ ꯐꯔꯦ ꯐꯔꯦ ꯑꯗꯨꯗꯤ ꯍꯌꯦꯡ ꯑꯌꯨꯛꯀꯤ ꯄꯨꯡ ꯇꯔꯦꯠ ꯃꯈꯥꯏ ꯅꯪꯅꯅꯕ ꯂꯥꯛꯄꯤꯔꯣ ꯁꯣꯝꯒꯤ ꯇꯤꯀꯦꯠꯁꯦ ꯑꯩ ꯀꯛꯁꯟꯖꯔꯕꯅꯤ ꯑꯗꯨꯒ ꯍꯌꯦꯡ ꯂꯥꯛꯄ ꯃꯇꯝꯗ ꯄꯩꯁꯥꯗꯨꯅ ꯑꯗꯨꯝ ꯄꯤꯕꯤꯔꯣꯀꯣ ꯑꯗꯨꯗꯤ ꯍꯣꯏ ꯍꯣꯏ ꯐꯔꯦ ꯐꯔꯦ ꯊꯝꯃꯒꯦꯀꯣ ꯑꯗꯨꯗꯤ ꯎꯝ ꯎꯝ